ꯆꯥꯟꯗꯦꯜꯗ ꯄ꯭ꯔꯣꯒꯥꯝ ꯇꯧꯕ ꯍꯥꯏꯔꯗꯤ ꯐꯥꯔꯁꯇ ꯂꯥꯏꯛ ꯑꯗꯔ ꯄ꯭ꯔꯣꯕ꯭ꯂꯦꯝꯒꯨꯝꯕꯗꯤ ꯑꯗꯨꯝ ꯂꯩ ꯑꯗꯨꯒ ꯂꯥꯏꯛ ꯁꯦꯀꯦꯟꯒꯤꯅ ꯂꯥꯏꯛ ꯅꯣꯡ ꯑꯗꯨꯝ ꯈꯔ ꯀꯨꯏꯅ ꯈꯔ ꯀꯨꯏꯅꯒꯨꯝꯕ ꯈꯔ ꯀꯟꯅꯒꯨꯝꯕ ꯆꯨꯔꯗꯤ ꯂꯥꯏꯛ ꯈꯨꯡꯒꯪꯒꯨꯝꯕ ꯂꯥꯏꯛ ꯈꯔ ꯈꯨꯟ ꯆꯪꯕꯒꯨꯝꯕꯗꯗꯤ ꯂꯥꯏꯛ ꯑꯗꯨꯝ ꯂꯥꯛꯀꯅꯗꯦ ꯂꯥꯏꯛ ꯂꯥꯏꯠꯀꯤ ꯄ꯭ꯔꯣꯕ꯭ꯂꯦꯝꯗꯤ ꯌꯥꯝꯅ ꯂꯩ ꯑꯗꯨꯒ ꯁꯦꯀꯦꯟꯒꯤꯅ ꯂꯥꯏꯛ ꯋꯦꯁꯀꯥ ꯋꯦꯁ ꯀꯨꯝꯕꯗꯤ ꯋꯦꯁ ꯀꯨꯝꯕ ꯍꯥꯏꯔꯗꯤ ꯂꯥꯏꯛ ꯗꯤꯄꯥꯔꯠꯃꯦꯟꯒꯨꯝꯕꯗꯤ ꯑꯗꯨꯝ ꯋꯦꯁ ꯀꯨꯝꯕꯗꯤ ꯈꯣꯝꯕꯗꯤ ꯂꯥꯛꯏ ꯑꯗꯣ ꯑꯣꯏꯔꯁꯨ ꯂꯦꯟ ꯏꯁꯂꯥꯏꯗ ꯀꯨꯝꯕ ꯂꯥꯛꯄ ꯀꯥꯟꯗꯗꯤ ꯃꯔꯛ ꯃꯔꯛꯇ ꯑꯗꯨꯝ ꯈꯨꯟꯗꯁꯨ ꯂꯥꯛꯇꯦ ꯈꯨꯟ ꯑꯗꯨꯒ ꯑꯁꯦꯡꯕꯗꯗꯤ ꯑꯗꯨꯝ ꯈꯨꯟꯗ ꯂꯥꯛꯏ